ꯎꯝ ꯍꯜꯂꯣ ꯎꯝ ꯑꯥ ꯀꯔꯤ ꯂꯧꯕꯤꯒꯗꯕ ꯑꯥ ꯑꯗꯨꯝ ꯑꯌꯥꯝꯕ ꯃꯈꯜ ꯈꯨꯗꯤꯡꯃꯛ ꯑꯗꯨꯝ ꯂꯩꯒꯅꯤ ꯑꯇꯥꯡꯕ ꯑꯍꯣꯡꯕ ꯄ꯭ꯔꯤꯃꯤꯌꯝ ꯔꯦꯟꯖꯇ ꯂꯩ ꯃꯤꯗ ꯔꯦꯟꯖꯇꯁꯨ ꯂꯩ ꯈꯖꯤꯛꯇꯪ ꯑꯍꯣꯡꯕꯗ ꯍꯥꯏꯔꯒ ꯑꯩꯈꯣꯏꯒꯤ ꯑꯣꯜꯗ ꯃꯣꯛ ꯑꯩꯈꯣꯏꯒꯤ ꯑꯍꯣꯡꯕ ꯑꯗꯨꯝ ꯄꯔ ꯂꯤꯇꯔꯗ ꯁꯕꯦꯟ ꯍꯟꯗ꯭ꯔꯦꯗ ꯐꯥꯏꯕ ꯍꯟꯗ꯭ꯔꯦꯗ ꯄꯤꯕ ꯑꯗꯨꯝ ꯂꯩ ꯑꯇꯥꯡꯕꯗꯁꯨ ꯌꯥꯝ ꯂꯩ ꯑꯩꯈꯣꯏꯒꯤ ꯋꯤꯁꯀꯤꯗ ꯍꯥꯏꯔꯒ ꯖꯦꯛ ꯗꯦꯅꯤꯌꯦꯜꯁ ꯑꯥ ꯖꯦꯛ ꯗꯦꯅꯤꯌꯦꯜꯁ ꯑꯗꯒꯤ ꯑꯩꯈꯣꯏ ꯖꯣꯅꯤ ꯋꯥꯛꯀꯔ ꯑꯗꯨꯝ ꯂꯩꯒꯅꯤ ꯑꯥ ꯀꯌꯥꯝ ꯂꯧꯕꯤꯒꯗꯕꯅꯣ ꯀꯩꯗꯧꯉꯩꯒꯤꯅꯣ ꯍꯧꯖꯤꯛ ꯄꯨꯕꯤꯒꯗꯕ꯭ꯔꯥ ꯍꯥꯏꯐꯦꯠꯇꯪ ꯍꯥꯏꯕꯤꯔꯛꯑꯣ ꯑꯄꯥꯝꯕꯗꯨ ꯀꯔꯤ ꯀꯔꯤꯅꯣ ꯑꯥ ꯍꯣꯏ ꯕꯒ ꯑꯣꯏꯅ ꯂꯧꯕꯤꯒꯗꯕ ꯑꯣꯏꯕ ꯇꯥꯔꯒꯗꯤ ꯃꯃꯟ ꯑꯗꯨꯝ ꯈꯖꯤꯛꯇꯪ ꯃꯥꯔꯀꯦꯠ ꯃꯃꯟꯗꯒꯤ ꯑꯦꯔꯥꯎꯟ ꯊꯥꯔꯇꯤ ꯄꯥꯔꯁꯦꯟꯒꯨꯝꯕ ꯍꯟꯊꯅ ꯁꯥꯖꯒꯦ ꯑꯗꯨ ꯗꯤꯂꯤꯕꯔꯤꯗꯤ ꯇꯧꯒꯗꯕꯔꯥ ꯅꯠꯇ꯭ꯔꯒ ꯏꯁꯥꯅ ꯂꯧꯕ ꯂꯥꯛꯄꯤꯒꯗꯕꯔꯥ

ꯑꯗꯨꯒꯤ ꯑꯣꯏꯔꯒꯗꯤ ꯑꯗꯨꯝ ꯃꯁꯤꯡ ꯀꯌꯥꯅꯣ ꯑꯗꯨꯃ ꯍꯥꯏꯕꯤꯔꯛꯑꯣ ꯑꯗꯨꯒ ꯑꯦꯗꯕꯥꯟꯁ ꯄꯦꯃꯦꯟ ꯈꯖꯤꯛꯇꯪ ꯇꯧꯕꯤꯔꯝꯃꯣ ꯑꯗꯨꯒ ꯑꯗꯨꯝ ꯑꯩ ꯄꯣꯠꯇꯨ ꯂꯥꯡꯖꯔꯝꯃꯒꯦ ꯂꯧꯕ ꯂꯥꯛꯄꯗꯨ ꯀꯔꯝ ꯀꯥꯟꯗ ꯂꯥꯛꯀꯅꯤ ꯈꯣꯠꯀꯅꯤ ꯍꯥꯏꯕꯗꯨꯒꯤ ꯃꯇꯥꯡꯗ ꯇꯧꯕꯤꯌꯨ ꯑꯗꯨꯝ ꯄꯥꯎꯗꯨꯃ ꯍꯥꯏꯕꯤꯔꯝꯃꯣ ꯑꯗꯨꯒ ꯑꯩꯅ ꯑꯗꯨꯝ ꯂꯥꯡꯂꯒ ꯊꯝꯖꯔꯝꯃꯒꯦ ꯑꯗꯨ ꯀꯩꯅꯣꯗꯤ ꯑꯩꯈꯣꯏ ꯀꯩꯅꯣ ꯋꯤꯁꯀꯤ ꯈꯛꯇꯪ ꯑꯣꯏꯒꯗꯕ꯭ꯔꯥ ꯑꯇꯩ ꯋꯥꯏꯟꯒꯨꯝꯕ ꯅꯠꯇ꯭ꯔꯒꯅ ꯑꯥ ꯍꯥꯏꯕꯤꯔꯛꯑꯣꯅꯦ ꯑꯦꯃꯥꯎꯟ ꯃꯁꯤꯡ ꯀꯌꯥꯅꯣ ꯍꯥꯏꯕꯤꯔꯛꯑꯣ ꯂꯩꯅꯤ ꯂꯩꯅꯤ ꯍꯥꯞꯁꯨ ꯂꯩꯅꯤ ꯐꯨꯜꯁꯨ ꯂꯩꯅꯤ ꯀ꯭ꯋꯥꯇꯔꯁꯨ ꯂꯩꯅꯤ ꯑꯗꯨꯗꯤ ꯍꯥꯞꯇ ꯍꯧꯖꯤꯛ ꯑꯩꯈꯣꯏ ꯃꯥꯔꯀꯦꯠꯇ ꯂꯩꯔꯤꯁꯦ ꯑꯥ ꯐꯣꯔ ꯐꯤꯞꯇꯤ ꯁꯨꯃꯥꯏꯅ ꯌꯣꯟꯕꯅꯦ ꯑꯗꯣ ꯄꯤꯁ ꯍꯟꯗ꯭ꯔꯦꯗ ꯀꯨꯝꯕ ꯂꯧꯒꯦ ꯍꯥꯏꯔꯒꯗꯤ ꯊ꯭ꯔꯤ ꯍꯟꯗ꯭ꯔꯦꯗ ꯐꯥꯎꯕ ꯁꯥꯗꯣꯛꯑꯒ ꯑꯗꯨꯝ ꯀꯩꯅꯣ ꯇꯧꯔꯒꯦ ꯑꯗꯣ ꯂꯧꯕ ꯂꯥꯛꯄꯅ ꯀꯩꯗꯧꯉꯩ ꯂꯥꯛꯄꯤꯒꯗꯕ ꯑꯗꯨꯗꯤ ꯑꯩ ꯄꯣꯠ ꯂꯥꯡꯉꯒ ꯊꯝꯖꯔꯝꯃꯒꯦ

ꯑꯣꯀꯦ ꯑꯗꯨꯗ ꯕ꯭ꯔꯗꯔꯅ ꯍꯥꯏꯔꯤꯁꯦ ꯕꯤꯄꯤꯗ ꯑꯥ ꯕꯤꯄꯤꯗ ꯄꯤꯁ ꯆꯥꯝꯃꯥ ꯍꯥꯞꯇꯀꯣ ꯑꯣꯀꯦ ꯌꯥꯔꯦ ꯌꯥꯔꯦ ꯀꯟꯐꯥꯝ ꯑꯣꯏꯔꯦ ꯑꯗꯨꯗꯤ ꯑꯩ ꯂꯥꯡꯖꯔꯝꯃꯒꯦ ꯑꯥ ꯑꯦꯗ꯭ꯔꯦꯁꯁꯦ ꯑꯗꯨꯝ ꯑꯩꯒꯤ ꯗꯨꯀꯥꯟꯗ ꯑꯣꯏꯒꯗꯣꯏꯅꯦ ꯃꯐꯝꯅ ꯀꯥꯡꯄꯣꯛꯄꯤ ꯕꯥꯖꯥꯔꯗ ꯑꯣꯏꯒꯗꯣꯏꯅꯦ ꯑꯗꯨꯝ ꯑꯥ ꯑꯗꯨꯝ ꯑꯦꯅꯤ ꯑꯩꯈꯣꯏ ꯁ꯭ꯋꯥꯏꯗ ꯑꯇꯩ ꯑꯇꯩꯒꯤ ꯊꯣꯏꯗꯣꯛꯄ ꯗꯨꯀꯥꯟ ꯂꯩꯇꯦ ꯑꯗꯨꯅ ꯑꯗꯨꯝ ꯂꯥꯛꯑꯒ ꯈ꯭ꯋꯥꯏꯗꯒꯤ ꯆꯥꯎꯔꯤꯁꯦ ꯑꯩꯒꯤꯅꯦ ꯑꯗꯨꯝ ꯂꯥꯛꯂꯒ ꯑꯗꯨꯝ ꯑꯥ ꯑꯗꯨꯝ ꯊꯦꯡꯅꯔꯅꯤ ꯑꯗꯨꯝ ꯑꯦꯅꯤ ꯄꯥꯔꯁꯟ ꯑꯃꯗ ꯁꯟꯇꯣꯁꯀꯤ ꯍꯪꯕꯗ ꯑꯗꯨꯝ ꯈꯪꯕꯤꯔꯅꯤ ꯐꯔꯦ ꯐꯔꯦ ꯊꯦꯡ ꯀ꯭ꯌꯨ